ꯑꯣ ꯁꯥꯔ ꯀꯔꯝ ꯀꯔꯝ ꯇꯧꯔꯤꯒꯦ ꯑꯣ ꯌꯥꯝ ꯐꯔꯦ ꯑꯗꯨ ꯀꯨꯠ ꯐꯦꯁꯇꯤꯕꯦꯜꯁꯦ ꯀꯔꯝ ꯀꯥꯟꯗꯅꯣ ꯌꯥꯝ ꯌꯦꯡꯅꯤꯡꯉꯦ ꯑꯩꯁꯨ ꯂꯥꯛꯁꯤꯔꯥꯅ ꯈꯜꯂꯤ ꯒꯥꯔꯤꯗꯤ ꯌꯥꯎꯔꯛꯂꯔꯣꯏ ꯑꯗꯨ ꯒꯥꯔꯤ ꯌꯥꯎꯔꯔꯣꯏ ꯀꯃꯥꯏꯅ ꯇꯧꯕ ꯒꯥꯔꯤ ꯂꯩꯒꯗ꯭ꯔꯣꯕ ꯂꯩꯐꯝꯁꯦ ꯄꯥꯎ ꯐꯥꯎꯅꯕꯁꯨ ꯂꯩꯇꯦ ꯑꯗꯨꯝ ꯁꯥꯔꯅ ꯑꯗꯨꯝ ꯁꯤꯟꯕꯤꯔꯝꯃꯣ ꯑꯩꯈꯣꯏ ꯃꯤ ꯂꯥꯛꯀꯗꯕ ꯃꯤꯁꯤꯡꯁꯤꯒꯤ ꯑꯗꯨꯝ ꯁꯥꯔꯅ ꯑꯗꯨꯝ ꯁꯤꯟꯕꯤꯔꯝꯃꯣ ꯑꯗꯨꯝ ꯍꯣꯇꯦꯜ ꯀꯩꯅꯣ ꯕꯨꯛ ꯑꯃꯨꯛ ꯇꯧꯁꯤꯟꯕꯤꯔꯝꯃꯣ ꯃꯤ ꯑꯍꯨꯝꯃꯨꯛ ꯂꯥꯛꯀꯅꯤ ꯀꯨꯝꯍꯩꯗꯨ ꯌꯦꯡꯂ ꯃꯇꯨꯡꯗ ꯑꯗꯨꯝ ꯂꯣꯀꯦꯜꯒꯤ ꯂꯩꯔꯤꯕ ꯐꯖꯕ ꯃꯐꯝ ꯈꯔꯁꯨ ꯑꯗꯨꯝ ꯌꯦꯡꯅꯤꯡꯉꯦ ꯑꯗꯨ ꯍꯣꯇꯦꯜꯗꯨ ꯅꯣꯡꯃꯒꯤ ꯃꯥꯒꯤ ꯔꯦꯠꯁꯤꯅ ꯀꯌꯥꯝ ꯑꯣꯏꯔꯤꯕ

ꯆꯥꯕꯁꯨ ꯑꯗꯨꯝ ꯍꯣꯇꯦꯜꯗꯨꯗ ꯑꯗꯨꯝ ꯂꯣꯗꯤꯡ ꯐꯨꯗꯤꯡ ꯄꯨꯂꯞ ꯄꯨꯜꯂꯤꯕ꯭ꯔꯣ ꯐꯔꯦ ꯑꯗꯨꯗꯤ ꯐꯔꯦ ꯑꯗꯨꯗꯤ ꯍꯣꯇꯦꯜꯗꯁꯨ ꯑꯗꯨꯝ ꯕꯨꯛ ꯇꯧꯁꯤꯟꯕꯤꯔꯝꯃꯣ ꯒꯥꯔꯤꯁꯨ ꯑꯃ ꯑꯗꯨꯝ ꯇꯧꯁꯤꯟꯕꯤꯔꯝꯃꯣ ꯍꯌꯦꯡ ꯂꯥꯛꯂꯒꯦ ꯐꯔꯦ ꯊꯝꯖꯔꯒꯦ ꯑꯗꯨꯗꯤ